ꯃꯐꯝ ꯑꯁꯤꯗ ꯌꯥꯝꯅ ꯍꯦꯟꯅ ꯃꯤꯌꯥꯝꯅ ꯁꯤꯖꯤꯟꯅꯕ ꯖꯤꯑꯦꯞ ꯁꯤꯝ ꯑꯗꯨꯗꯤ ꯏꯌꯥꯔꯇꯦꯜꯅꯤ ꯃꯐꯝ ꯑꯁꯤꯗꯅ ꯌꯥꯡꯕ ꯅꯦꯠꯋꯥꯛ ꯑꯁꯤ ꯃꯌꯥꯝꯅ ꯅꯨꯡꯉꯥꯏ ꯍꯥꯏꯅ ꯏꯌꯥꯔꯇꯦꯜꯅ ꯍꯦꯟꯅ ꯄꯥꯏ ꯃꯁꯤꯅ ꯖꯤꯌꯣꯗꯒꯤꯗꯤ ꯏꯌꯥꯔꯇꯦꯜꯅ ꯍꯦꯟꯅ ꯅꯨꯡꯉꯥꯏꯑꯅ ꯑꯌꯥꯝꯕꯅ ꯏꯌꯥꯔꯇꯦꯜ ꯑꯣꯏꯅ ꯄꯥꯏ ꯈ꯭ꯋꯥꯏꯗꯒꯤ ꯇꯤꯂꯤꯐꯣꯟ ꯑꯃꯁꯨꯡ ꯏꯟꯇꯔꯅꯦꯠ ꯁꯥꯔꯚꯤꯁꯁꯤꯡ ꯄ꯭ꯔꯥꯏꯚꯦꯠ ꯂꯣꯀꯦꯜ ꯅꯦꯠꯋꯥꯛ ꯁꯥꯔꯚꯤꯁ ꯄ꯭ꯔꯣꯚꯥꯏꯗꯔꯗꯤ ꯑꯩꯈꯣꯏ ꯁ꯭ꯋꯥꯏꯗꯗꯤ ꯈꯨꯗꯣꯡꯆꯥꯕ ꯃꯗꯨꯒꯤ ꯂꯩꯖꯗꯦ